ꯎꯝ ꯍꯜꯂꯣ ꯑꯥ ꯍꯜꯂꯣ ꯁꯤ ꯒꯥꯏꯠ ꯑꯣꯏꯕꯤꯔꯕ ꯇꯨꯔꯤꯁ ꯒꯥꯏꯠ ꯑꯦ ꯑꯩꯁꯦ ꯍꯌꯦꯡꯁꯤ ꯑꯩꯁꯦ ꯍꯌꯦꯡꯁꯤ ꯀꯩꯕꯨꯜ ꯂꯝꯖꯥꯎ ꯆꯠꯅꯤꯡꯕ ꯀꯣ ꯑꯗꯨ ꯑꯩꯕꯨꯗꯤ ꯍꯧꯖꯤꯛꯄꯨꯗꯤ ꯑꯩ ꯍꯣꯇꯦꯜꯗ ꯂꯩꯔꯦꯕꯀꯣ ꯍꯌꯦꯡꯁꯤ ꯁꯥꯔꯅ ꯒꯥꯏꯠ ꯇꯧꯕꯤꯕ ꯉꯝꯒꯗ꯭ꯔꯥꯀꯣ ꯑꯧ ꯑꯧ ꯑꯧ

ꯎꯝ ꯍꯣꯏ ꯍꯣꯏ ꯑꯥ ꯑꯗꯨ ꯑꯩꯅ ꯆꯠꯀꯗꯧꯔꯤꯁꯤ ꯒꯥꯔꯤꯁꯤ ꯏꯝꯐꯥꯜꯗꯒꯤ ꯆꯠꯀꯗꯧꯕꯅꯦꯕꯀꯣ ꯑꯩ ꯏꯝꯐꯥꯜ ꯍꯧꯖꯤꯛ ꯍꯧꯖꯤꯛ ꯏꯝꯐꯥꯜꯗ ꯂꯩꯖꯩꯕꯀꯣ ꯏꯝꯐꯥꯜꯗꯒꯤ ꯀꯩꯕꯨꯜ ꯂꯝꯖꯥꯎ ꯆꯠꯅꯕꯁꯤ ꯒꯥꯔꯤꯁꯤ ꯚꯔꯥ ꯀꯌꯥꯃꯨꯛꯇꯤ ꯇꯤꯡꯒꯅꯤ ꯅꯠꯇ꯭ꯔꯒ ꯒꯥꯔꯤꯗꯨ ꯑꯦ ꯁꯤ ꯌꯥꯎꯔꯒꯅ ꯀꯌꯥ ꯆꯤꯡꯒꯗ꯭ꯔꯥ ꯍꯥꯏꯕꯗꯨ ꯈꯣꯠꯄꯗꯨ ꯚꯔꯥꯒꯤ ꯃꯔꯝꯗ ꯈꯔ ꯈꯪꯅꯤꯡꯕ ꯎꯝ ꯑꯣꯀꯦ ꯑꯣꯀꯦ ꯑꯣꯀꯦ ꯑꯗꯨꯗꯤ ꯍꯌꯦꯡꯁꯤ ꯑꯩ ꯂꯥꯛꯅꯕ ꯇꯧꯔꯒꯦ ꯄꯨꯡ ꯇꯔꯥꯗ ꯁꯥꯔꯅ ꯂꯥꯛꯄꯤꯒꯗꯕ꯭ꯔꯥ ꯑꯗꯨꯒ ꯀꯗꯥꯏꯗ ꯎꯟꯅꯁꯤꯒꯦ ꯅꯠꯇ꯭ꯔꯒ ꯑꯩꯒꯤ ꯂꯩꯐꯝꯗ ꯁꯥꯔꯅ ꯂꯥꯛꯀꯗ꯭ꯔꯥ ꯀꯃꯥꯏꯅ ꯇꯧꯁꯤꯒꯦ ꯑꯣꯀꯦ ꯑꯣꯀꯦ ꯑꯣꯀꯦ ꯑꯗꯨꯗꯤ ꯑꯦ ꯁꯤꯒꯤ ꯀꯦꯞꯇꯨ ꯁꯥꯔꯅ ꯑꯗꯨꯗꯤ ꯀꯟꯇꯦꯛ ꯑꯝꯇꯪ ꯅꯪ ꯈꯪꯅꯕ ꯂꯩꯔꯒꯗꯤ ꯀꯟꯇꯦꯛ ꯇꯧꯕꯤꯔꯒ ꯍꯌꯦꯡ ꯑꯗꯨꯝ ꯎꯟꯅꯔꯁꯤꯅꯦ ꯀꯣ ꯑꯗꯨꯗꯤ ꯄꯨꯡ ꯄꯨꯡ ꯇꯔꯥ ꯅꯪꯅꯕ ꯄꯨꯡ ꯇꯔꯥ ꯅꯪꯅꯕ ꯑꯣꯀꯦ